ꯍꯣꯏ ꯑꯩ ꯀꯣꯛꯀꯤ ꯑꯣꯏꯕ ꯂꯥꯏꯅꯥꯁꯤꯡꯗ ꯈꯔ ꯃꯈꯩꯗꯤ ꯈꯪꯖꯩ ꯃꯗꯨꯗꯤ ꯃꯥꯏꯒ꯭ꯔꯦꯟ ꯑꯦꯟꯖꯥꯏꯇꯤ ꯗꯤꯄ꯭ꯔꯦꯁꯟ ꯃꯌꯥꯝꯒ ꯃꯌꯥꯝꯒꯤ ꯃꯔꯛꯇ ꯇꯣꯠꯅ ꯇꯤꯟꯅꯔꯒ ꯂꯩꯕ ꯍꯩꯅꯗꯕ ꯃꯤ ꯀꯌꯥ ꯑꯃꯁꯨ ꯂꯩ ꯃꯁꯤꯒꯤꯁꯤꯡ ꯑꯁꯤ ꯀꯣꯛꯀꯤ ꯑꯣꯏꯕ ꯑꯅꯥꯕ ꯃꯈꯜ ꯑꯃꯅꯤ ꯑꯗꯨꯕꯨ ꯃꯁꯤꯒꯤ ꯁꯦꯟꯇꯔꯁꯤꯡ ꯃꯔꯥꯡ ꯀꯥꯏꯅ ꯂꯩ ꯇꯧꯕꯇꯕꯨ ꯃꯁꯤꯅ ꯅꯥꯔꯕ ꯑꯉꯥꯡꯁꯤꯡ ꯅꯠꯇ꯭ꯔꯒ ꯏꯃꯨꯡ ꯃꯅꯨꯡꯁꯤꯡ ꯑꯁꯤ ꯐꯦꯃꯤꯂꯤꯒꯤ ꯃꯤꯑꯣꯏꯁꯤꯡꯅ ꯃꯌꯥꯝ ꯃꯃꯥꯡꯗ ꯎꯠꯊꯣꯛꯅꯤꯡꯗꯕ ꯈꯪꯍꯟꯅꯤꯡꯗꯕ ꯑꯃꯗꯤ ꯆꯪꯉꯤ ꯃꯁꯤ ꯌꯥꯝꯅ ꯐꯠꯇꯕ ꯊꯕꯛꯅꯤ ꯃꯇꯝ ꯆꯥꯅ ꯃꯁꯤꯒꯤ ꯂꯥꯏꯅꯥꯁꯤꯡ ꯑꯁꯤꯅ ꯅꯥꯔꯕ ꯑꯉꯥꯡ ꯑꯣꯏꯔꯣ ꯑꯍꯟ ꯑꯣꯏꯔꯣ ꯑꯁꯤ ꯗꯥꯛꯇꯔꯒ ꯀꯟꯁꯜ ꯇꯧꯅꯔꯕ ꯃꯇꯨꯡꯗ ꯃꯇꯝ ꯆꯥꯅ ꯃꯥꯒꯤ ꯍꯤꯗꯥꯛ ꯂꯥꯡꯊꯛ ꯄꯤꯊꯛꯑꯒ ꯄꯤꯖꯔꯒ ꯌꯥꯝꯅ ꯂꯥꯏꯅ ꯐꯕ ꯉꯝꯕ ꯄ꯭ꯔꯣꯕ꯭ꯂꯦꯝꯅꯤ ꯑꯗꯨꯃꯛꯄꯨ ꯃꯁꯤꯒꯤ ꯄꯣꯠꯁꯤꯡ ꯑꯁꯤ ꯏꯃꯨꯡ ꯃꯅꯨꯡ ꯐꯦꯃꯤꯂꯤꯅ ꯌꯥꯔꯤꯕ ꯃꯈꯩ ꯑꯩꯒꯤ ꯃꯣꯠꯇ ꯂꯣꯠꯁꯤꯟꯕꯤꯗꯕ ꯃꯌꯥꯝꯗ ꯈꯪꯍꯟꯕꯤꯕ ꯃꯥꯁꯤ ꯀꯔꯤ ꯑꯣꯏꯅ ꯅꯥꯔꯤꯅꯣ ꯅꯠꯇ꯭ꯔꯒꯅ ꯃꯥꯅ ꯄꯥꯝꯃꯤꯕ ꯄꯣꯠ ꯑꯁꯤꯅ ꯀꯔꯤꯅꯣ ꯍꯥꯏꯕꯁꯤ ꯒ꯭ꯌꯥꯟ ꯇꯥꯅ ꯅꯨꯡꯁꯤꯅ ꯂꯣꯏꯅꯕꯤꯔꯕ ꯇꯥꯔꯒꯗꯤ ꯌꯥꯝ ꯊꯨꯅ ꯐꯕ ꯉꯝꯕ ꯂꯥꯏꯅꯥꯅꯤ ꯍꯥꯏꯅ ꯍꯥꯏꯖꯅꯤꯡꯉꯤ ꯗꯦꯄ꯭ꯔꯦꯁꯟ ꯑꯦꯟꯖꯥꯏꯇꯤ ꯑꯃꯗꯤ ꯃꯥꯏꯒ꯭ꯔꯦꯟꯅ ꯅꯥꯔꯕ ꯃꯤꯁꯤꯡ ꯑꯁꯤ ꯑꯁꯨꯛꯀꯤ ꯃꯇꯤꯛ ꯂꯩꯇꯕꯗꯤ ꯅꯠꯇꯦ ꯃꯇꯝꯁꯤꯒꯤ ꯁꯤꯆꯨꯋꯦꯁꯟꯁꯤꯒ ꯍꯥꯏꯔꯨꯔꯗꯤ ꯁꯨꯐꯝ ꯅꯣꯡꯕꯝ ꯈꯪꯗꯕ ꯃꯊꯧ ꯃꯊꯧ ꯁꯤꯟꯐꯝ ꯀꯌꯥ ꯑꯃ ꯂꯩꯔꯛꯇꯕ ꯑꯁꯤꯅ ꯃꯔꯝ ꯑꯣꯏꯔꯒ ꯂꯥꯏꯅꯥꯁꯤꯡ ꯑꯁꯤ ꯊꯣꯛꯂꯛꯏ ꯃꯌꯥꯝ ꯃꯔꯛꯇ ꯇꯤꯟꯕꯗ ꯇꯤꯟꯅꯤꯡꯗꯕ ꯃꯤꯁꯨ ꯂꯩꯇꯕ ꯅꯠꯇꯦ ꯃꯁꯥ ꯃꯇꯣꯝꯇ ꯂꯩꯔꯒ ꯑꯗꯨꯝ ꯅꯨꯡꯉꯥꯏꯖꯕ ꯃꯁꯥ ꯃꯇꯣꯝꯇ ꯐꯝꯃꯒ ꯇꯨꯃꯤꯟꯅ ꯂꯩꯔꯒ ꯅꯨꯡꯉꯥꯏꯖꯕ ꯃꯤꯁꯨ ꯂꯩ ꯃꯁꯤꯁꯨ ꯀꯣꯛꯀꯤ ꯂꯥꯏꯅꯥ ꯃꯈꯜ ꯑꯃꯅꯤ ꯑꯗꯨꯕꯨ ꯍꯥꯏꯔꯤꯕꯁꯤꯡ ꯑꯁꯤ ꯗꯣꯛꯇꯔꯒ ꯃꯥꯒꯤ ꯃꯅꯥꯛ ꯅꯛꯄ